ꯑꯩ ꯏꯁꯤꯡ ꯏꯆꯥꯎ ꯑꯃꯗ ꯑꯃꯨꯛ ꯏꯃꯥꯟꯅꯕꯁꯤꯡꯒ ꯂꯣꯏꯅꯥꯅ ꯇꯨꯔꯦꯜꯗ ꯏꯔꯣꯏꯕ ꯁꯥꯟꯅꯩ ꯃꯇꯝꯗꯨꯗ ꯑꯋꯥꯕ ꯍꯥꯏꯕꯗꯣ ꯂꯩꯈꯤꯗꯦ ꯃꯔꯝꯗꯤ ꯌꯥꯝꯅ ꯁꯥꯡꯅ ꯂꯣꯏꯗꯕꯅ ꯃꯔꯝ ꯑꯣꯏꯔꯒ ꯅꯨꯃꯤꯠꯇꯨꯗꯤ ꯈꯪꯍꯧꯗꯅ ꯑꯩꯁꯨ ꯏꯁꯤꯡ ꯏꯆꯥꯎꯒ ꯑꯣꯏꯕꯅꯦ ꯋꯥꯡꯃ ꯇꯣꯔꯕꯥꯟ ꯋꯥꯡꯃꯗ ꯂꯥꯟꯒꯦ ꯍꯥꯏꯅ ꯑꯩꯒꯤ ꯋꯥꯈꯜ ꯂꯩꯈꯤ ꯏꯃꯥꯟꯅꯕꯁꯤꯡꯗꯤ ꯃꯌꯥꯏꯗꯒꯤ ꯑꯗꯨꯝ ꯍꯟꯖꯤꯜꯍꯧꯔꯦ ꯑꯩꯗꯤ ꯂꯥꯜꯗꯕ ꯌꯥꯗꯦ ꯍꯥꯏꯕꯒꯤ ꯑꯁꯥꯒ ꯂꯣꯏꯅꯅ ꯑꯩꯅ ꯃꯌꯥꯏ ꯇꯨꯔꯦꯜ ꯑꯄꯥꯛꯄꯁꯤꯒꯤ ꯃꯌꯥꯏ ꯌꯧꯔꯛꯄ ꯃꯇꯝꯗ ꯏꯁꯤꯡꯒꯤ ꯏꯆꯦꯜꯁꯤꯅ ꯑꯩꯁꯤ ꯊꯣꯝꯊꯕ ꯍꯧꯈꯤ ꯑꯩꯅ ꯄꯥꯟꯗꯝꯗꯤ ꯃꯄꯥ ꯆꯨꯝꯅ ꯂꯥꯜꯊꯣꯛꯄ ꯉꯝꯕ꯭ꯔꯥ ꯌꯦꯡꯒꯦ ꯍꯥꯏꯅ ꯇꯧꯕꯅꯤ ꯑꯗꯨꯕꯨ ꯇꯨ ꯍꯟꯗ꯭ꯔꯦꯗ ꯃꯤꯇꯔ ꯊ꯭ꯔꯤ ꯍꯟꯗ꯭ꯔꯦꯗ ꯃꯤꯇꯔꯃꯨꯛ ꯑꯩꯁꯨ ꯇꯥꯎꯊꯈ꯭ꯔꯦ ꯂꯣꯏꯈꯠꯄꯁꯨ ꯉꯝꯗꯕꯒꯨꯝ ꯇꯧ ꯏꯁꯤꯡꯒꯤ ꯏꯆꯦꯜꯅꯤꯅ ꯑꯗꯨꯕꯨ ꯑꯗꯨꯝ ꯇꯥꯎꯊ ꯇꯥꯎꯊꯔꯒ ꯑꯩꯁꯨ ꯑꯗꯨꯝ ꯂꯣꯏ ꯑꯗꯨꯕꯨ ꯃꯌꯥꯏ ꯆꯟꯂꯛꯄ ꯑꯁ꯭ꯋꯥꯏꯗꯒꯤꯗꯤ ꯑꯩꯁꯦ ꯑꯋꯥꯕꯅ ꯄꯟꯈꯩ ꯍꯥꯏꯕꯗꯣ ꯑꯣꯏꯔꯦ ꯂꯣꯏꯕꯒꯤ ꯏꯔꯣꯏꯕꯒꯤ ꯄꯥꯡꯒꯜꯁꯦ ꯑꯩꯉꯣꯟꯗ ꯂꯩꯁꯤꯜꯂꯛꯇ꯭ꯔꯦ ꯎꯞꯅ ꯑꯃꯨꯛ ꯇꯥꯎꯏ ꯂꯣꯡꯅ ꯑꯃꯨꯛ ꯇꯥꯎꯏ ꯑꯗꯨꯒ ꯃꯤꯌꯥꯝ ꯄꯨꯝꯅꯃꯛꯁꯤꯡꯅ ꯑꯀꯪꯕꯗꯒꯤ ꯍꯥꯏꯔꯤꯕ ꯅꯨꯄꯥ ꯑꯁꯤ ꯏꯔꯣꯏꯕ ꯉꯝꯗꯗꯅ ꯋꯥꯔ ꯃꯥꯜꯂꯦ ꯍꯥꯏꯅ ꯃꯤꯌꯥꯝꯅ ꯂꯧꯈꯠꯀꯗꯒꯤ ꯑꯩꯉꯣꯟꯗ ꯀꯟꯅ ꯂꯥꯎꯔꯛꯑꯦ ꯅꯪꯅ ꯑꯦꯔꯣꯏꯕ ꯁꯛꯇꯤ ꯇꯧꯔꯒ ꯑꯀꯪꯕꯗ ꯀꯥꯈꯠꯂꯛꯅꯕ ꯍꯣꯠꯅꯧ ꯏꯁꯤꯡ ꯏꯆꯥꯎꯁꯨ ꯂꯥꯛꯏ ꯏꯔꯩꯁꯨ ꯂꯥꯛꯏ ꯍꯥꯏꯅ ꯑꯩꯅ ꯈꯔ ꯈꯔ ꯇꯥꯕꯗꯤ ꯐꯪꯈꯤ ꯑꯗꯨꯕꯨ ꯑꯩꯒꯤ ꯑꯔꯣꯏꯕ ꯄꯥꯡꯒꯜ ꯁꯛꯇꯤ ꯊꯧꯅꯥ ꯄꯨꯊꯣꯛꯇꯨꯅ ꯇꯞꯅ ꯇꯞꯅ ꯇꯞꯅ ꯇꯞꯅ ꯂꯣꯏꯁꯤꯟꯂꯛꯄꯅ ꯑꯗꯨꯝ ꯂꯣꯏꯁꯤꯟꯂꯛꯄꯅ ꯑꯀꯪꯕ ꯌꯧꯒꯗꯕ ꯂꯝ ꯀꯨꯟ ꯀꯨꯟꯊ꯭ꯔꯥꯃꯨꯛ ꯋꯥꯠꯂꯤꯉꯩ ꯆꯩꯅꯨꯡ ꯑꯗꯨꯗ ꯎꯄꯥꯝꯕꯤ ꯑꯃ ꯇꯥꯎꯔꯏ ꯃꯆꯥ ꯑꯃ ꯍꯥꯏꯇꯥꯔꯦ ꯀꯥꯎꯁꯤꯡ ꯑꯗꯨꯗ ꯑꯩꯅ ꯉꯥꯏꯍꯥꯛꯇꯪ ꯄꯣꯊꯥꯒꯦ ꯇꯧꯕ ꯃꯇꯝꯗ ꯀꯥꯎꯁꯤꯡꯗꯨꯁꯨ ꯑꯄꯤꯛꯄꯅ ꯃꯔꯝ ꯑꯣꯏꯔꯒ ꯎꯄꯥꯝꯕꯤꯗꯨꯁꯨ ꯄꯤꯛꯄꯅ ꯃꯔꯝ ꯑꯣꯏꯔꯒ ꯑꯩꯒꯤ ꯋꯦꯠꯁꯤꯒ ꯆꯥꯟꯅꯗꯕꯅ ꯃꯔꯝ ꯑꯣꯏꯔꯒ ꯑꯩꯅ ꯌꯥꯟꯕ ꯃꯇꯝꯗ ꯎꯄꯥꯝꯕꯤꯗꯨꯁꯨ ꯂꯨꯞꯊꯈꯤ ꯑꯗꯨꯕꯨ ꯃꯁꯤꯅꯁꯨ ꯌꯥꯔꯣꯏ ꯈꯜꯂꯒ ꯑꯩꯁꯦ ꯑꯗꯨꯝ ꯁꯥꯡꯅ ꯇꯥꯎꯊꯈ꯭ꯔꯗꯤ ꯑꯋꯥꯕ ꯑꯃ ꯑꯣꯏꯕ ꯇꯔꯦꯅ ꯀꯥꯎꯁꯤꯡꯗꯨꯁꯨ ꯑꯩꯅ ꯊꯥꯗꯣꯛꯈ꯭ꯔꯦ ꯑꯗꯨꯒ ꯑꯩꯅ ꯑꯃꯨꯛ ꯂꯨꯞꯄꯤ ꯑꯃꯨꯛ ꯇꯥꯎꯈꯠꯂꯤ ꯑꯃꯨꯛ ꯂꯣꯁꯤꯜꯂꯤ ꯇꯧꯔꯒ ꯑꯋꯥꯕ ꯉꯝꯈꯩ ꯂꯩꯇ꯭ꯔꯕ ꯃꯇꯝꯗꯨꯗ ꯇꯞꯅ ꯇꯞꯅ ꯂꯣꯏꯁꯜꯂꯒ ꯑꯩꯅ ꯑꯀꯪꯕ ꯑꯗꯨ ꯌꯧꯈꯤ ꯍꯥꯏ ꯇꯥꯔꯦ ꯑꯗꯨꯒ ꯅꯣꯡꯃꯅꯥ ꯑꯩꯅ ꯃꯨꯝꯕꯥꯏꯗ ꯃꯦꯔꯤꯂꯥꯏꯟꯗ ꯆꯠꯄ ꯃꯇꯝꯗ ꯀꯥꯂꯦꯟꯒꯤ ꯃꯇꯝꯅꯤ ꯌꯥꯝꯅ ꯁꯥꯔꯕ ꯑꯗꯨꯒꯨꯝꯂꯕ ꯀꯥꯂꯦꯟꯒꯤ ꯃꯇꯝꯅꯤ ꯃꯇꯝꯗꯨꯗ ꯃꯨꯝꯕꯥꯏ ꯃꯆꯥꯁꯤꯡꯅ ꯏꯔꯣꯏꯅꯔꯤ ꯏꯔꯣꯏꯅꯕꯗꯨꯗ ꯑꯩꯁꯨ ꯍꯛꯆꯥꯡꯁꯤ ꯌꯥꯝꯅ ꯁꯥꯒꯠꯄꯅ ꯈꯥꯡꯕ ꯉꯝꯗ꯭ꯔꯦꯅ ꯏꯃꯥꯟꯅꯕ ꯑꯅꯤ ꯑꯍꯨꯝꯒ ꯃꯦꯔꯤꯂꯥꯏꯟ ꯁꯃꯨꯗ꯭ꯔꯥ ꯑꯗꯨꯗ ꯑꯩꯅ ꯃꯄꯥꯟꯗꯨꯗ ꯂꯣꯏꯊꯣꯛꯈꯤ ꯂꯣꯏꯊꯣꯛꯑꯒ ꯊꯦꯜꯂꯤ ꯃꯄꯥꯜꯁꯤꯗ ꯊꯦꯜꯂꯤ ꯍꯥꯏꯅ ꯑꯩꯅ ꯈ꯭ꯔ ꯈ꯭ꯔ ꯑꯗꯨꯝ ꯂꯣꯏ ꯑꯗꯨꯝ ꯈ꯭ꯔ ꯈ꯭ꯔ ꯂꯣꯏ ꯑꯗꯨꯕꯨ ꯈꯪꯍꯧꯗꯅ ꯑꯗꯨꯒꯨꯝꯂꯕ ꯁꯃꯨꯗ꯭ꯔꯒꯤ ꯏꯊꯠ ꯑꯃ ꯏꯄꯣꯝ ꯑꯃ ꯌꯥꯝꯅ ꯆꯥꯎꯅ ꯂꯥꯛꯈꯤ ꯂꯥꯛꯄꯗꯨꯗ ꯑꯩꯅ ꯁꯥꯟꯅꯔꯤꯉꯩꯗꯗꯤ ꯏꯔꯣꯏꯔꯤꯉꯩꯗꯗꯤ ꯑꯩꯒꯤ ꯇꯨꯡꯗ ꯂꯥꯛꯈꯤꯕ ꯑꯗꯨꯒꯨꯝꯂꯕ ꯁꯃꯨꯗ꯭ꯔꯒꯤ ꯏꯊꯛ ꯑꯗꯨ ꯑꯩꯅ ꯈꯪꯈꯤꯗꯦ ꯃꯌꯥꯝꯅꯗꯤ ꯃꯊꯛꯂꯣꯝꯗꯒꯤ ꯁꯃꯨꯗ꯭ꯔꯒꯤ ꯏꯊꯛ ꯂꯥꯛꯏ ꯃꯄꯥꯜꯂꯣꯝꯗ ꯀꯥꯈꯠꯂꯛꯑꯣ ꯍꯥꯏꯅ ꯃꯣꯏꯒꯤ ꯁꯦꯀ꯭ꯌꯨꯔꯤꯇꯤꯁꯤꯡꯅ ꯍꯨꯏꯁꯦꯟ ꯈꯣꯡꯉꯒ ꯔꯦꯐ꯭ꯔꯤ ꯈꯣꯡꯉꯒ ꯀꯧꯕꯗꯨ ꯑꯩꯅ ꯀꯌꯥ ꯀꯟꯅ ꯇꯥꯈꯤꯗꯦ ꯍꯥꯏꯕ ꯇꯥꯔꯦ ꯑꯗꯨꯕꯨ ꯈꯪꯍꯧꯗꯅ ꯏꯊꯛꯇꯨꯗ ꯑꯩꯁꯤ ꯄꯨꯈ꯭ꯔꯦ ꯑꯀꯪꯕ ꯃꯌꯥꯏ ꯌꯧꯁꯤꯜꯂꯛꯑ ꯃꯇꯨꯡꯗ ꯏꯊꯛꯇꯨꯅ ꯑꯃꯨꯛ ꯖꯔ ꯍꯟꯊꯈ꯭ꯔꯕ ꯃꯇꯨꯡꯗ ꯑꯩꯁꯤ ꯐꯅ ꯁꯥꯡꯅ ꯍꯟꯗ꯭ꯔꯦꯗ ꯃꯤꯇꯔꯃꯨꯛ ꯑꯩꯁꯤ ꯇꯥꯎꯊꯈ꯭ꯔꯦ ꯃꯗꯨꯗ ꯔꯦꯁꯀ꯭ꯌꯨ ꯇꯧꯕ ꯃꯤꯑꯣꯏ ꯈꯔꯅ ꯃꯐꯝꯗꯨꯗ ꯃꯤ ꯀꯌꯥ ꯂꯨꯞꯈ꯭ꯔꯒꯦ ꯃꯤ ꯀꯌꯥ ꯇꯥꯎꯊꯈ꯭ꯔꯒꯦ ꯍꯥꯏꯅ ꯊꯤꯔꯛꯏ ꯑꯗꯨꯗ ꯑꯩꯁꯦ ꯑꯃꯨꯛ ꯐꯥꯎꯒꯠꯂꯤ ꯑꯃꯨꯛ ꯂꯨꯞꯊꯩ ꯏꯊꯛꯇꯨꯅ ꯑꯃꯨꯛ ꯄꯨꯊꯩ ꯑꯃꯨꯛ ꯄꯨꯈꯠꯂꯤ ꯑꯃꯨꯛ ꯂꯨꯞꯁꯤꯜꯂꯤ ꯑꯃꯨꯛ ꯐꯥꯎꯒꯠꯂꯤ ꯇꯧꯕ ꯃꯇꯝꯗꯨꯗ ꯑꯋꯥꯕ ꯀꯌꯥ ꯃꯥꯏꯌꯣꯛꯅꯈꯤ ꯍꯥꯏꯇꯥꯔꯦ ꯃꯇꯝꯗꯨꯗ ꯑꯩꯁꯨ ꯎꯄꯥꯏ ꯂꯩꯇ ꯂꯩꯇ ꯉꯝꯗ ꯉꯝꯗ ꯈꯨꯠꯁꯤ ꯐꯥꯎꯒꯠꯂꯛꯑꯒ ꯊꯥꯡꯒꯠꯂꯦ ꯑꯩꯁꯦ ꯑꯃꯨꯛꯇꯪ ꯀꯟꯕꯤꯌꯣꯅ ꯑꯗꯣ ꯍꯥꯏꯔꯤꯕ ꯃꯤꯁꯤꯡ ꯑꯗꯨ ꯔꯦꯁꯀꯤꯎ ꯇꯧꯕ ꯂꯥꯛꯏꯕ ꯃꯤꯑꯣꯏꯁꯤꯡ ꯑꯗꯨꯅ ꯑꯩꯒꯤ ꯁꯛꯁꯤ ꯎꯈꯤꯗꯦ ꯎꯗ꯭ꯔꯕꯁꯨ ꯑꯩꯒꯤ ꯁꯤꯔꯦ ꯐꯔꯦ ꯆꯪꯉꯦ ꯐꯔꯦ ꯈꯜꯂꯒ ꯑꯋꯥꯕ ꯀꯌꯥ ꯃꯥꯏꯌꯣꯛꯅꯔꯒ ꯑꯩꯁꯨ ꯇꯥꯎꯈꯠꯂꯒ ꯂꯩꯔꯦ ꯑꯗꯨꯒ ꯏꯊꯛꯇꯨꯅ ꯄꯨꯁꯤꯜꯂꯛꯄ ꯇꯥꯟꯖꯥꯗꯨ ꯌꯦꯡꯉꯒ

ꯑꯋꯥꯥꯡꯕ ꯅꯨꯡꯅꯤ ꯑꯗꯨꯗ ꯑꯩꯁꯤ ꯃꯔꯨꯝꯗꯨꯗ ꯂꯩꯔꯒ ꯏꯊꯛꯇꯨ ꯐꯪꯈꯔꯕ ꯃꯇꯨꯡ ꯑꯗꯨꯗ ꯑꯩꯅ ꯂꯩꯊꯣꯛꯑꯒ ꯇꯞꯅ ꯇꯞꯅ ꯂꯣꯏꯁꯤꯜꯂꯛꯑꯒ ꯑꯃꯨꯛ ꯎꯞꯅ ꯂꯣꯁꯤꯜꯂꯛꯏ ꯑꯃꯨꯛ ꯂꯣꯡꯅ ꯇꯥꯎꯔꯒ ꯂꯣꯏꯁꯤꯜꯂꯛꯏ ꯑꯗꯨ ꯃꯇꯧ ꯑꯁꯨꯝꯅ ꯋꯥꯅ ꯑꯀꯪꯕ ꯔꯣꯝꯗ ꯀꯥꯈꯠꯂꯛꯏ ꯍꯥꯏꯇꯥꯔꯦ ꯃꯇꯝꯗꯣ ꯅꯤꯡꯁꯤꯡꯉꯨꯔꯒ ꯑꯩꯁꯤ ꯌꯥꯝꯅ ꯑꯋꯥꯕꯁꯨ ꯑꯣꯏꯈꯤ ꯍꯧꯖꯤꯛꯐꯥꯎꯕꯁꯤ ꯃꯔꯛ ꯃꯔꯛꯇ ꯑꯋꯥꯕꯗꯤ ꯅꯤꯡꯁꯤꯡꯉꯒ ꯁꯃꯨꯗ꯭ꯔꯗ ꯏꯔꯨꯕꯁꯤ ꯍꯩꯇ꯭ꯔꯒꯗꯤ ꯅꯠꯇ꯭ꯔꯒꯅ ꯏꯔꯣꯏꯕ ꯍꯩꯇꯔꯒꯗꯤ ꯏꯊꯛ ꯂꯥꯛꯑꯒꯗꯤ ꯑꯋꯥꯕ ꯑꯃ ꯈꯨꯗꯣꯡ ꯊꯤꯕ ꯄꯨꯟꯁꯤꯒꯤ ꯊꯋꯥꯏ ꯑꯁꯤ ꯃꯥꯡꯈꯤꯕ ꯌꯥꯕꯒꯤ ꯑꯀꯤꯕꯁꯤꯡ ꯂꯩ ꯍꯥꯏꯕꯗꯨ ꯑꯩꯅ ꯄꯥꯎꯗꯝꯖꯔꯤ